ꯀꯣꯛꯀꯤ ꯑꯣꯏꯕ ꯂꯥꯏꯅꯥꯁꯤꯡꯒꯤ ꯍꯣꯁꯄꯤꯇꯥꯜ ꯀꯌꯥ ꯑꯃ ꯂꯩ ꯑꯩꯈꯣꯏꯒꯤ ꯀꯣꯛꯀꯤ ꯑꯣꯏꯕ ꯂꯥꯏꯅꯥ ꯗꯤꯄ꯭ꯔꯦꯁꯟꯒꯨꯝꯕ ꯑꯁꯤꯒꯨꯝꯕ ꯑꯁꯦ ꯑꯩꯈꯣꯏꯒꯤ ꯃꯦꯟꯇꯦꯜ ꯍꯣꯁꯄꯤꯇꯥꯜꯒꯨꯝꯕ ꯑꯩꯈꯣꯏꯒꯤ ꯁꯥꯏꯀꯦꯇ꯭ꯔꯤꯒꯤ ꯑꯣꯏꯕ ꯑꯗꯨꯒꯨꯝꯕ ꯗꯤꯄꯥꯔꯠꯃꯦꯟꯗ ꯑꯗꯨꯝ ꯂꯩ ꯂꯥꯏꯌꯦꯡꯉꯤ ꯑꯗꯨꯒ ꯑꯩꯈꯣꯏꯒꯤ ꯑꯦꯟ ꯖꯤ ꯑꯣꯅ ꯆꯂꯥꯏꯕ ꯒꯕꯔꯃꯦꯟꯗꯒꯤ ꯁꯦꯟꯊꯥꯡ ꯂꯧꯊꯔꯒ ꯂꯥꯏꯌꯦꯡꯕ ꯑꯩꯈꯣꯏꯒꯤ ꯃꯈꯣꯏꯕꯨ ꯀꯣꯛꯀꯤ ꯑꯣꯏꯕ ꯂꯥꯏꯅꯥꯁꯤꯡ ꯍꯥꯏꯇꯥꯔꯦ ꯃꯈꯣꯏꯕꯨ ꯑꯩꯈꯣꯏꯒꯤ ꯔꯤꯍꯦꯕꯤꯂꯤꯇꯦꯁꯟ ꯁꯦꯟꯇꯔꯗꯁꯨ ꯊꯝꯕꯤ ꯑꯩꯈꯣꯏꯁꯦ ꯔꯤꯍꯦꯕꯤꯂꯤꯇꯦꯁꯟ ꯁꯦꯟꯇꯔꯗꯁꯨ ꯑꯗꯨꯝ ꯀꯣꯛꯀꯤ ꯑꯣꯏꯕ ꯂꯥꯏꯅꯥꯁꯤꯡ ꯑꯗꯨꯒꯨꯝꯕ ꯀꯌꯥ ꯑꯃ ꯑꯩꯈꯣꯏꯒꯤ ꯔꯤꯍꯦꯕꯤꯂꯤꯇꯦꯁꯟ ꯁꯦꯟꯇꯔꯗ ꯊꯝꯕꯤ ꯃꯈꯣꯏꯒꯤꯗꯃꯛꯇ ꯀꯣꯛꯀꯤ ꯑꯣꯏꯔꯕ ꯂꯥꯏꯅꯥꯁꯤꯡ ꯑꯁꯤꯒꯤꯗꯃꯛꯇ ꯑꯩꯈꯣꯏ ꯃꯌꯥꯝꯅ ꯏꯐꯣꯡ ꯐꯣꯡꯅ ꯑꯗꯨꯝ ꯄ꯭ꯔꯖꯥ ꯃꯌꯥꯝꯅ ꯈꯪꯅ ꯑꯗꯨꯝ ꯑꯩꯈꯣꯏꯒꯤ ꯍꯣꯁꯄꯤꯇꯥꯜ ꯀꯌꯥ ꯑꯃ ꯑꯩꯈꯣꯏ ꯊꯝꯗꯨꯅ ꯃꯈꯣꯏꯒꯤꯗꯃꯛꯇ ꯁꯦꯝ ꯁꯥꯗꯅ ꯊꯝꯗꯨꯅ ꯂꯩꯔꯤ ꯉꯁꯤ ꯐꯥꯎꯕ ꯑꯗꯨꯝ ꯑꯩꯈꯣꯏ ꯄ꯭ꯔꯖꯥ ꯃꯌꯥꯝꯁꯤꯡꯅ ꯈꯪꯅ ꯎꯅꯔꯕ ꯍꯣꯁꯄꯤꯇꯥꯜ ꯉꯥꯛꯇꯅꯤ ꯍꯥꯏꯔꯤꯕ ꯍꯣꯁꯄꯤꯇꯥꯜꯁꯤꯡ ꯑꯁꯤ ꯍꯧꯖꯤꯛ ꯐꯥꯎꯕꯗ ꯑꯗꯨꯝ ꯃꯈꯣꯏꯒꯤ ꯀꯣꯛꯀꯤ ꯑꯣꯏꯕ ꯀꯣꯛꯀꯤ ꯂꯥꯏꯅꯥ ꯅꯥꯔꯕ ꯗꯤꯄ꯭ꯔꯦꯁꯟꯒꯨꯝꯕ ꯁꯥꯏꯀꯦꯇ꯭ꯔꯤꯛ ꯗꯤꯄꯥꯔꯠꯃꯦꯟꯒꯨꯝꯕ ꯑꯗꯨꯒꯨꯝꯕꯗ ꯑꯃꯗꯤ ꯔꯤꯍꯦꯕꯤꯂꯤꯇꯦꯁꯟ ꯁꯦꯟꯇꯔꯒꯨꯝꯕꯗ ꯃꯈꯣꯏꯒꯤ ꯑꯣꯏꯅ ꯇꯣꯡꯉꯥꯟꯅ ꯑꯗꯨꯝ ꯂꯥꯏꯌꯦꯡꯗꯨꯅ ꯊꯝꯃꯤ